ꯑꯩꯅ ꯆꯥꯛ ꯊꯣꯡꯕ ꯃꯇꯝꯗ ꯁꯣꯏꯕꯤ ꯉꯥꯝꯕꯤꯗꯕ ꯍꯥꯏꯗꯨꯅ ꯏꯁꯣꯔꯕꯨ ꯈꯨꯔꯨꯝꯃꯒ ꯊꯣꯡꯖꯩ ꯑꯗꯨꯒ ꯆꯥꯕ ꯃꯇꯝꯗ ꯑꯩꯒꯤ ꯏꯃꯨꯡꯒꯤ ꯈ꯭ꯋꯥꯏꯒꯤ ꯑꯍꯜꯗꯨꯗ ꯃꯥꯒꯤ ꯐꯖꯅ ꯄꯤꯖꯔꯕ ꯃꯇꯨꯡꯗ ꯑꯩꯒꯤ ꯏꯆꯥ ꯑꯩ ꯑꯩꯈꯣꯏꯅ ꯃꯊꯪ ꯃꯊꯪ ꯅꯤꯌꯣꯝ ꯅꯥꯏꯅ ꯆꯥꯏ ꯆꯥꯔꯝꯗꯥꯏ ꯃꯇꯝꯗ ꯆꯥꯗ꯭ꯔꯤꯉꯩꯒꯤ ꯃꯃꯥꯡꯗ ꯑꯩꯈꯣꯏꯅ ꯂꯥꯏꯒꯤ ꯁꯔꯨꯛ ꯍꯥꯟꯅ ꯈꯥꯏꯗꯣꯛꯏ ꯑꯗꯨꯒ ꯆꯥꯕ ꯊꯛꯄ ꯂꯣꯏ ꯃꯊꯪ ꯃꯊꯪ ꯑꯍꯜ ꯑꯉꯥꯡ ꯃꯊꯪ ꯃꯅꯥꯎ ꯅꯥꯏꯅ ꯆꯥꯕꯒꯤ ꯅꯤꯌꯣꯝꯗꯣ ꯐꯖꯅ ꯆꯥꯖꯩ ꯑꯗꯨꯒ ꯆꯥꯕ ꯊꯛꯄ ꯂꯣꯏꯔꯕ ꯃꯇꯝꯗꯁꯨ ꯑꯩꯈꯣꯏꯅ ꯆꯥꯕ ꯊꯛꯄꯗ ꯑꯍꯜ ꯑꯣꯏꯕꯁꯤꯡꯗꯨꯒꯤ ꯑꯣꯛꯇꯕ ꯑꯋꯥꯠꯄ ꯍꯥꯞꯄꯛꯑꯣ ꯍꯥꯏꯔꯒꯁꯨ ꯆꯥꯔꯤꯕ ꯑꯩꯈꯣꯏꯅ ꯈꯨꯠꯁꯥ ꯁꯦꯡꯅ ꯍꯥꯝꯗꯣꯛꯇꯨꯅ ꯆꯤꯟ ꯈꯥ ꯇꯦꯡꯊꯣꯛꯇꯨꯅ ꯑꯩꯅ ꯆꯥꯕ ꯃꯇꯝꯗ ꯁꯦꯠꯂꯤꯕ ꯐꯤꯔꯣꯜ ꯑꯗꯣ ꯑꯃꯨꯛ ꯍꯟꯅ ꯍꯣꯡꯇꯣꯛꯂꯦ ꯍꯥꯏꯔꯒ ꯑꯍꯜ ꯂꯃꯟ ꯑꯗꯨꯒꯤ ꯑꯋꯥꯠ ꯑꯄꯥ ꯍꯥꯞꯆꯕ ꯅꯨꯄꯤ ꯑꯃ ꯑꯣꯏꯕꯒꯤ ꯅꯤꯌꯣꯝ ꯑꯁꯨꯝꯅ ꯇꯧꯖꯩ